ꯑꯩꯈꯣꯏꯅ ꯑꯩꯈꯣꯏꯗ ꯑꯩꯈꯣꯏꯒꯤ ꯏꯪꯈꯣꯜꯗ ꯑꯦꯟꯁꯥꯡ ꯅꯥꯄꯤ ꯊꯥꯕ ꯃꯇꯝꯗ ꯑꯩꯈꯣꯏꯅ ꯇꯤꯟ ꯀꯥꯡ ꯑꯁꯤ ꯌꯥꯝꯅ ꯊꯦꯡꯅꯩ ꯑꯦꯟꯁꯥꯡ ꯅꯥꯄꯤ ꯊꯥꯕ ꯃꯇꯝꯗ ꯑꯦꯟꯁꯥꯡ ꯅꯥꯄꯤꯒꯤ ꯃꯈꯣꯡꯗ ꯕ꯭ꯂꯥꯁ ꯇꯥꯕꯒꯨꯝꯕ ꯑꯗꯒꯤ ꯃꯅꯥꯗꯣ ꯄꯠꯂꯒ ꯇꯥꯈꯤꯕꯒꯨꯝꯕ ꯑꯁꯤ ꯌꯥꯝꯅ ꯊꯦꯡꯅꯩ ꯑꯗꯨꯅ ꯑꯦꯟꯁꯥꯡ ꯅꯥꯄꯤ ꯑꯁꯤ ꯑꯩꯈꯣꯏꯅ ꯐꯖꯅ ꯁꯦꯟꯅꯔꯒ ꯇꯤꯟ ꯀꯥꯡꯒꯨꯝꯕ ꯐꯥꯗꯣꯛꯄꯤꯕ ꯑꯗꯨꯒ ꯍꯥꯠꯇꯣꯛꯂꯒ ꯃꯅꯥꯁꯤꯡ ꯑꯗꯨ ꯐꯖꯅ ꯂꯩꯍꯟꯕ ꯑꯗꯨꯑꯣꯏꯗꯤ ꯃꯅꯥ ꯃꯁꯤꯡ ꯑꯗꯨ ꯐꯖꯅ ꯃꯔꯥꯡ ꯀꯥꯏꯅ ꯍꯧꯕ ꯉꯝꯃꯤ ꯑꯗꯨꯒ ꯇꯤꯟ ꯀꯥꯡ ꯑꯁꯤꯅ ꯇꯥꯈ꯭ꯔꯕꯗꯤ ꯂꯩꯒꯨꯝꯕ ꯀꯦꯟꯈꯤꯕ ꯑꯗꯨꯒ ꯑꯦꯟꯁꯥꯡ ꯅꯥꯄꯤ ꯑꯗꯨꯗ ꯃꯁꯛ ꯌꯥꯝꯅ ꯊꯤꯕ ꯌꯥꯝꯅ ꯁꯣꯛꯆꯤꯟꯕ ꯑꯗꯨꯒꯨꯝꯕ ꯑꯁꯤꯁꯨ ꯌꯥꯝꯅ ꯑꯩꯈꯣꯏꯅ ꯎꯕ ꯐꯪꯉꯤ ꯑꯗꯨꯅ ꯑꯩꯈꯣꯏꯅ ꯑꯁꯤꯒꯨꯝꯕ ꯑꯁꯤ ꯉꯥꯛꯊꯣꯛꯅꯕꯒꯤꯗꯃꯛꯇ ꯑꯩꯈꯣꯏꯅ ꯄꯦꯁꯇꯤꯁꯥꯏꯠꯀꯨꯝꯕ ꯑꯗꯨꯒ ꯍꯥꯠꯇꯣꯛꯄꯤꯕ ꯇꯤꯟ ꯀꯥꯡ ꯐꯥꯔꯒ ꯍꯥꯠꯇꯣꯛꯄꯤꯕ ꯑꯁꯤ ꯌꯥꯝꯅ ꯑꯩꯈꯣꯏꯅ ꯑꯁꯤꯒꯨꯝꯕ ꯊꯕꯛ ꯑꯁꯤ ꯌꯥꯝꯅ ꯇꯧꯏ